ꯑꯩꯈꯣꯏ ꯈꯨꯡꯒꯪꯒꯤ ꯑꯣꯏꯅ ꯍꯦꯟꯗꯤꯀ꯭ꯔꯥꯐꯀꯤ ꯂꯩꯔꯤꯕ ꯂꯨꯞ ꯑꯁꯤꯅ ꯑꯩꯈꯣꯏꯗ ꯌꯥꯝ ꯀꯥꯟꯅꯕ ꯌꯥꯝ ꯄꯤ ꯃꯗꯨꯗꯤ ꯂꯝꯗꯝꯁꯤꯗ ꯁꯦꯟꯊꯣꯛ ꯂꯩꯖꯗꯕ ꯁꯦꯟꯊꯣꯛ ꯂꯩꯔꯝꯗꯕ ꯏꯃꯥ ꯏꯕꯦꯜꯁꯤꯡ ꯏꯆꯦ ꯏꯆꯜꯁꯤꯡ ꯑꯁꯤꯕꯨ ꯃꯈꯣꯏꯅ ꯀꯧꯅꯥꯒꯤ ꯄꯣꯊꯣꯛ ꯑꯁꯤꯅ ꯃꯈꯣꯏꯗ ꯈꯨꯠꯁꯥ ꯍꯩꯍꯟꯗꯨꯅ ꯁꯦꯟꯊꯣꯛ ꯌꯥꯝꯅ ꯐꯪꯕꯗꯣ ꯑꯣꯏꯍꯜꯂꯤ ꯑꯗꯨꯒ ꯂꯝꯗꯝꯁꯤꯕꯨ ꯈꯨꯠꯁꯥꯒꯤ ꯍꯦꯟꯗꯤ ꯍꯦꯟꯗꯤꯀ꯭ꯔꯥꯐꯀꯤ ꯑꯣꯏꯕ ꯂꯨꯞꯁꯤꯡ ꯀꯌꯥ ꯑꯃꯒꯁꯨ ꯑꯩꯈꯣꯏꯅ ꯄ꯭ꯔꯣꯒ꯭ꯔꯥꯝ ꯀꯌꯥ ꯑꯃ ꯁꯤꯟꯖꯗꯨꯅ ꯂꯝꯗꯝꯑꯁꯤꯗ ꯀꯔꯤꯒꯤ ꯍꯦꯟꯅ ꯃꯈꯥ ꯇꯥꯅ ꯆꯥꯎꯈꯠꯄ ꯑꯣꯏꯅꯕꯒꯤ ꯂꯝꯗꯁꯨ ꯑꯩꯈꯣꯏꯅ ꯀꯌꯥ ꯑꯃ ꯁꯤꯟꯖꯗꯨꯅ ꯂꯝꯗꯝ ꯑꯁꯤꯗ ꯏꯃꯥ ꯏꯕꯦꯜꯁꯤꯡꯅ ꯅꯣꯡꯃꯗ ꯃꯥꯒꯤ ꯃꯥꯒꯤ ꯉꯝꯖꯕ ꯁꯦꯟꯐꯝꯁꯤꯡ ꯃꯥ ꯃꯥꯒꯤ ꯄꯣꯠꯊꯣꯛꯁꯤꯡ ꯑꯁꯤꯕꯨ ꯐꯖꯟꯅ ꯃꯇꯧ ꯀꯝꯗꯧꯅ ꯁꯤꯖꯤꯟꯅꯒꯅꯤ ꯍꯥꯏꯕꯒꯤ ꯃꯇꯥꯡꯗ ꯑꯩꯈꯣꯏꯅ ꯈꯟꯅꯖꯖꯗꯨꯅ ꯄ꯭ꯔꯣꯒ꯭ꯔꯥꯝ ꯀꯌꯥ ꯑꯃ ꯁꯤꯟ ꯂꯝꯗꯝ ꯑꯁꯤꯗ ꯂꯩꯔꯤꯕ ꯏꯃꯥ ꯏꯕꯦꯜꯁꯤꯡ ꯄꯨꯝꯅꯃꯛꯄꯨ ꯃꯥ ꯃꯥꯒꯤ ꯁꯦꯟꯊꯣꯛ ꯂꯝꯕꯤꯗ ꯌꯥꯝꯅ ꯆꯥꯎꯅ ꯀꯥꯟꯅꯕ ꯄꯤꯍꯜꯂꯤ